ꯏꯁꯄꯤꯁꯦꯜꯂꯤ ꯑꯩꯗꯤ ꯃꯨꯁꯂꯤꯝꯅꯤꯅ ꯑꯩꯈꯣꯏꯒꯤ ꯈꯨꯟꯗꯗꯤ ꯂꯥꯏ ꯈꯨꯔꯨꯝꯐꯝꯁꯦ ꯃꯌꯥꯝ ꯑꯃ ꯂꯩ ꯑꯩꯈꯣꯏꯒꯤ ꯁꯝꯅ ꯑꯣꯏꯅ ꯍꯥꯏꯔꯕꯗ ꯑꯩꯈꯣꯏꯗ ꯑꯦꯄ꯭ꯔꯣꯛꯁꯤꯃꯦꯠꯂꯤ ꯊꯥꯔꯇꯤ ꯑꯕꯞ ꯂꯥꯏ ꯈꯨꯔꯝꯐꯝ ꯂꯩ ꯑꯗꯨꯕꯨ ꯑꯩꯈꯣꯏꯅ ꯌꯥꯝꯅ ꯔꯃꯗꯥꯟꯒꯤ ꯃꯇꯝꯗ ꯑꯣꯀꯦꯖꯟ ꯃꯟꯁꯤꯗꯗꯤ ꯑꯩꯈꯣꯏꯅ ꯃꯇꯝ ꯑꯃꯗꯗꯪ ꯄꯨꯟꯁꯜꯂꯒ ꯇꯥꯏꯃꯤꯡ ꯑꯀꯛꯅꯕ ꯃꯇꯝ ꯑꯝꯇꯪ ꯄꯨꯟꯁꯜꯂꯒ ꯑꯩꯈꯣꯏ ꯄꯨꯜꯂꯞ ꯆꯥꯛ ꯆꯥꯃꯤꯟꯅꯩ ꯑꯗꯨꯗꯨꯒ ꯑꯩꯈꯣꯏꯒꯤ ꯑꯔꯥꯝ ꯈꯧꯔꯥꯡꯕ ꯑꯗꯨ ꯄꯨꯜꯂꯞ ꯀꯣꯛꯃꯤꯟꯅꯩ ꯐꯣꯔ ꯑꯦꯛꯖꯥꯝꯄꯜ ꯑꯩꯈꯣꯏ ꯀ꯭ꯂꯕ ꯑꯃꯁꯨꯡ ꯁꯪꯁꯊꯥꯟꯁꯤꯡꯁꯤꯅ ꯃꯈꯣꯏꯅ ꯃꯨꯁꯂꯤꯝꯒꯤ ꯑꯣꯏꯕ ꯁꯪꯁꯊꯥꯟꯁꯤꯡꯁꯤꯅ ꯃꯈꯣꯏꯅ ꯃꯈꯣꯏꯒꯤ ꯐ꯭ꯔꯤ ꯑꯣꯐ ꯀꯣꯁꯇ ꯃꯈꯣꯏꯒꯤꯗꯃꯛꯇ ꯇꯣꯉꯥꯟꯕ ꯃꯤꯜ ꯑꯃꯁꯨ ꯁꯦꯝꯕꯤ ꯁꯤ ꯌꯥꯝ ꯊꯤꯅ ꯅꯨꯡꯉꯥꯏꯖꯩ ꯑꯗꯨ ꯑꯩꯈꯣꯏꯒꯤ ꯌꯥꯝꯅ ꯊꯤꯅ ꯅꯨꯡꯉꯥꯏꯕ ꯑꯃꯗꯤ ꯌꯥꯝꯅ ꯃꯃꯤꯡ ꯂꯩꯕ ꯐꯦꯁꯇꯤꯚꯦꯜ ꯑꯅꯤꯈꯇꯪ ꯍꯥꯏꯔꯒꯗꯤ ꯏꯠ ꯏꯠ ꯏꯠꯗꯨꯜ ꯐꯤꯜꯇꯔ ꯑꯃꯗꯤ ꯏꯠꯗꯨꯜ ꯑꯗꯥ ꯃꯈꯣꯏ ꯑꯅꯤꯁꯤ ꯌꯥꯝ ꯊꯤꯅ ꯇꯨ ꯃꯟꯁ ꯒꯦꯞ ꯂꯩꯔꯒ ꯄꯥꯡꯊꯣꯛꯑꯦ ꯁꯤꯗ ꯑꯩꯈꯣꯏꯒꯤ ꯏꯠꯗꯨꯜ ꯐꯤꯜꯇꯔ ꯑꯃꯗꯤ ꯏꯠꯗꯨꯜ ꯑꯗꯥꯁꯤꯗ ꯇꯣꯉꯥꯟ ꯇꯣꯉꯥꯟꯕ ꯔꯤꯂꯤꯖꯟ ꯀꯌꯥ ꯑꯃꯁꯨ ꯁꯔꯨꯛ ꯌꯥꯕꯒꯤ ꯈꯨꯗꯣꯡꯆꯥꯕ ꯄꯤꯖꯩ ꯃꯁꯤꯗ ꯑꯩꯈꯣꯏꯅ ꯑꯩꯈꯣꯏꯅ ꯇꯣꯉꯥꯟꯕ ꯔꯤꯂꯤꯖꯟ ꯀꯥꯁ ꯈꯥꯏꯕꯒꯤ ꯀꯔꯤꯝꯐꯧ ꯃꯊꯧ ꯇꯥꯖꯗꯦ ꯁꯤꯗ ꯑꯩꯈꯣꯏꯅ ꯄꯨꯜꯂꯞ ꯄꯨꯟꯁꯜꯂꯒ ꯑꯩꯈꯣꯏꯅ ꯅꯨꯡꯉꯥꯏꯕ ꯏꯠꯀꯤ ꯅꯨꯡꯉꯥꯏꯕ ꯃꯇꯝ ꯑꯃꯁꯨꯡ ꯅꯨꯡꯉꯥꯏꯕ ꯃꯨꯞꯃꯦꯟꯗꯨ ꯄꯨꯜꯂꯞ ꯁꯤꯌꯥꯔ ꯇꯧꯃꯤꯟꯅꯩ ꯑꯗꯨꯒ ꯑꯩꯈꯣꯏꯒꯤ ꯔꯤꯂꯦꯇꯤꯞꯁ ꯐꯦꯃꯤꯂꯤ ꯑꯃꯁꯨꯡ ꯄꯨꯜꯂꯞ ꯃꯈꯣꯏꯒꯤ ꯃꯌꯨꯝꯗ ꯆꯠ ꯆꯠꯇꯨꯅ ꯑꯩꯈꯣꯏꯒꯤ ꯅꯨꯡꯉꯥꯏꯕ ꯑꯃꯁꯨꯡ ꯏꯠꯀꯤ ꯅꯨꯡꯉꯥꯏꯕ ꯑꯁꯤ ꯄꯨꯜꯂꯞ ꯁꯔꯨꯛ ꯌꯥꯃꯤꯟꯅꯩ